ꯃꯅꯤꯄꯨꯔꯤ ꯑꯃ ꯑꯣꯏꯅ ꯏꯟꯗꯤꯌꯥꯒꯤ ꯇꯣꯉꯥꯟ ꯇꯣꯉꯥꯟꯕ ꯏꯁꯇꯦꯠꯁꯤꯡꯗ ꯆꯠꯄꯗ ꯂꯣꯟꯒꯤ ꯑꯣꯏꯕ ꯄ꯭ꯔꯣꯕ꯭ꯂꯦꯝ ꯀꯌꯥꯃꯔꯨꯝ ꯊꯦꯡꯅꯩ ꯑꯩꯈꯣꯏꯅ ꯍꯤꯟꯗꯤ ꯅꯠꯇꯔꯒ ꯏꯪꯂꯤꯁ ꯂꯣꯜ ꯉꯥꯡꯗ꯭ꯔꯕꯗꯤ ꯃꯅꯤꯄꯨꯔꯒꯤ ꯃꯄꯥꯟ ꯂꯥꯟꯊꯣꯛꯄ ꯃꯇꯝꯗ ꯈꯨꯗꯣꯡ ꯌꯥꯝꯅ ꯆꯥꯗꯦ ꯑꯃꯔꯣꯝꯗ ꯒꯨꯒꯜꯗ ꯃꯅꯤꯄꯨꯔꯤ ꯌꯥꯎꯔꯕꯁꯤꯡꯅ ꯆꯥꯎꯈꯠꯄ ꯂꯩꯕꯥꯛꯁꯤꯡꯗ ꯆꯥꯡꯗꯝꯅꯕꯗ ꯌꯥꯝꯅ ꯍꯟꯊꯕ ꯊꯥꯛꯇ ꯂꯩꯔꯤ ꯃꯔꯝ ꯑꯁꯤꯅ ꯂꯂꯣꯜꯏꯇꯤꯛ ꯑꯃꯗꯤ ꯂꯝ ꯀꯣꯏꯕ ꯆꯠꯄꯗ ꯌꯥꯝꯅ ꯈꯨꯗꯣꯡ ꯆꯥꯗꯕ ꯐꯥꯎꯏ